ꯁꯤ ꯅꯤꯇꯥ ꯅꯠꯇ꯭ꯔꯣ ꯑꯩꯗꯣ ꯁꯤꯔꯣꯏ ꯂꯤꯂꯤ ꯐꯦꯁꯇꯤꯕꯦꯜꯗꯣ ꯑꯩ ꯌꯥꯎꯕ ꯂꯥꯛꯀꯦ ꯇꯧꯕꯅꯦ ꯑꯗꯣ ꯅꯪꯅ ꯈꯔ ꯍꯦꯜꯞ ꯇꯧꯒꯦꯔ ꯑꯩ ꯋꯥ ꯈꯔ ꯍꯥꯏꯔꯛꯀꯦ ꯍꯣꯏ ꯂꯥꯛꯇꯣꯏꯅꯦ ꯑꯗꯨꯗ ꯍꯦꯛ ꯂꯥꯛꯄ ꯃꯇꯝꯗꯅꯦ ꯑꯩ ꯍꯥꯏꯗꯤ ꯔꯦꯟ ꯀꯨꯝꯕ ꯐꯪꯒꯗ꯭ꯔꯣ ꯍꯣꯏ ꯑꯗꯣ ꯃꯥꯒꯤ ꯄ꯭ꯔꯥꯏꯖꯇꯤ ꯀꯌꯥꯃꯨꯛ ꯑꯣꯏꯒꯅꯤ ꯅꯣꯡꯃꯒꯤ ꯑꯣ ꯑꯩꯁꯦ ꯅꯨꯃꯤꯠ ꯍꯨꯝꯅꯤ ꯃꯔꯤꯅꯤꯃꯨꯛ ꯂꯩꯗꯣꯏꯅꯦꯕꯀꯣ ꯁꯤꯔꯣꯏ ꯂꯤꯂꯤꯒꯤ ꯐꯦꯁꯇꯤꯕꯦꯜꯁꯦ ꯂꯣꯏꯗ꯭ꯔꯤꯐꯥꯎꯕ ꯑꯩꯁꯦ ꯂꯩꯗꯣꯏꯅꯦꯕ ꯑꯗꯨꯅ ꯑꯗꯨꯒꯤ ꯃꯐꯝ ꯃꯇꯝ ꯆꯥꯅꯕ ꯅꯪꯅ ꯈꯔ ꯁꯤꯟꯕꯤꯎꯅꯦ ꯑꯝꯇ ꯑꯩꯁꯦ ꯍꯪꯆꯤꯠ ꯀꯨꯝꯕ ꯂꯥꯛꯑꯒꯦ ꯑꯗꯣ ꯑꯗꯨꯗ ꯑꯩ ꯂꯥꯛꯑ ꯀꯥꯟꯗ ꯅꯉꯣꯟꯗ ꯑꯃꯨꯛ ꯀꯣꯜ ꯇꯧꯔꯛꯑꯒꯦ ꯑꯩꯈꯣꯏꯅꯤꯁꯨ ꯊꯦꯡꯅꯁꯦ ꯑꯗꯨꯑꯣꯏꯗꯤ ꯔꯦꯟꯇꯨꯁꯨ ꯕꯨꯛ ꯈꯔ ꯇꯧꯃꯤꯟꯅꯁꯦ ꯑꯗꯨꯒ ꯑꯇꯣꯞꯄ ꯃꯐꯝꯗꯁꯨ ꯈꯔ ꯀꯣꯏꯃꯤꯟꯁꯧꯁꯦ ꯎꯅꯗꯕꯁꯨ ꯀꯨꯏꯔꯦ ꯎꯝ ꯑꯗꯨꯗꯤ ꯊꯝꯖꯔꯒꯦ